ꯑꯥ ꯍꯂꯣ ꯀꯝꯗꯧꯕ ꯁꯗꯤꯌꯥ ꯍꯧꯖꯤꯛꯁꯤꯕꯣ ꯀꯝꯗꯧꯔꯤꯒꯦ ꯅꯨꯡꯉꯥꯏꯔꯤꯕꯣ ꯎꯝ ꯑꯗꯣ ꯑꯩꯅꯅꯦ ꯁꯟꯏꯁꯀ꯭ꯔꯤꯟꯗ ꯑꯩꯈꯣꯏ ꯁꯣꯂꯔ ꯁꯦꯞ ꯍꯥꯏꯕꯗꯣ ꯑꯗꯣ ꯄꯥꯝꯕ ꯑꯗꯣ ꯅꯪꯒꯤꯗ ꯂꯩꯒꯗ꯭ꯔꯥꯕ ꯑꯣ

ꯑꯗꯣ ꯑꯩꯈꯣꯏꯅ ꯍꯥꯟꯅ ꯂꯩꯕꯗꯤ ꯁꯤꯛꯁ ꯍꯟꯗ꯭ꯔꯦꯗ ꯂꯩꯕꯅꯦ ꯑꯗꯣ ꯍꯧꯖꯤꯛꯅ ꯀꯌꯥꯝ ꯂꯩꯅꯣꯗꯤ ꯈꯪꯗꯦ ꯀꯨꯏꯔꯦ ꯂꯩꯗꯕ ꯊꯥ ꯑꯣ ꯑꯣꯐꯔꯗꯀꯗꯤ ꯂꯩꯇꯕ ꯑꯣ ꯑꯗꯨꯝꯇꯪꯁꯨ ꯄꯥꯝꯖꯕ ꯑꯗꯨꯒ ꯑꯇꯩ ꯑꯇꯩ ꯀꯣꯁꯃꯦꯇꯤꯛꯀꯤ ꯈꯔ ꯍꯥꯏꯗꯤ ꯁꯨꯝ ꯑꯩꯈꯣꯏꯅ ꯅꯨꯡꯁꯥ ꯊꯣꯛꯄꯀꯥꯟꯗꯅꯦ ꯈꯤꯇꯪ ꯗꯦ ꯀ꯭ꯔꯤꯝꯒꯨꯝꯕ ꯑꯣꯏꯒꯗꯧꯕꯗꯣ ꯁꯨꯝ ꯄꯥꯝꯖꯕ ꯍꯥꯟꯅꯗꯤ ꯁꯤꯖꯤꯟꯅꯗꯦꯕ ꯑꯗꯣ ꯍꯧꯖꯤꯛ ꯁꯨꯝ ꯁꯤꯖꯤꯟꯅꯅꯤꯡꯕ ꯍꯥꯏ ꯇꯥꯔꯦ ꯁꯨꯝ ꯑꯩꯈꯣꯏꯅ ꯍꯥꯏꯗꯤ ꯏꯪꯈꯣꯜ ꯀꯩꯀꯥ ꯊꯣꯛꯄ ꯈꯣꯠꯄ ꯁꯨꯝ ꯌꯥꯎꯔꯛꯏꯗꯅ ꯑꯗꯨꯗ ꯍꯦꯛ ꯈꯤꯇꯪ ꯉꯥꯛꯊꯣꯛꯅꯕ ꯇꯧꯕꯗꯣ ꯎꯝ ꯍꯣ ꯑꯗꯣ ꯑꯇꯩ ꯑꯇꯩ ꯀꯩ ꯀꯩ ꯌꯥꯎꯒꯦ ꯍꯥꯏꯗꯤ ꯁꯨꯝ ꯏꯁꯥꯗꯁꯨ ꯐꯅꯕ ꯈꯣꯠꯅꯕ ꯑꯩꯈꯣꯏꯒꯤ ꯀꯩ ꯍꯥꯏꯅꯤ ꯚꯤꯇꯥꯃꯤꯟꯒꯨꯝꯕ ꯍꯥꯏꯒꯗ꯭ꯔꯥ ꯀꯩ ꯍꯥꯏꯒꯗ꯭ꯔꯥ ꯁꯨꯝ ꯅꯪꯒꯤꯗ ꯌꯥꯎꯔꯤꯁꯤꯡꯗ ꯎꯝ ꯑꯣ ꯍꯣ ꯐꯤꯐꯇꯤ ꯌꯥꯎꯕꯗꯨꯅꯦꯕ ꯅꯪꯉꯣꯟꯗ ꯂꯩꯁꯦ ꯑꯣ ꯑꯗꯨꯅꯦ ꯑꯩꯅꯁꯨ ꯄꯥꯝꯖꯔꯤꯁꯦ ꯑꯣ ꯐꯔꯦ ꯑꯗꯨꯗꯤ ꯑꯩ ꯂꯥꯛꯆꯔꯒꯦ ꯍꯣꯔꯦꯟꯀꯣ ꯍꯣꯔꯦꯟ ꯅꯨꯡꯗꯥꯡꯋꯥꯏꯔꯝ ꯂꯥꯛꯆꯔꯒꯦ ꯐꯔꯦ ꯑꯗꯨꯗꯤ ꯊꯝꯃꯖꯤꯀꯣ